ꯑꯩꯈꯣꯏ ꯊꯪꯅꯕꯗ ꯎꯁꯣꯞ ꯑꯃ ꯀꯠꯂꯤ ꯎꯁꯣꯞꯁꯦ ꯑꯩ ꯏꯟꯁꯥꯡ ꯅꯥꯄꯤ ꯁꯦꯝꯕꯁꯤ ꯑꯌꯥꯝꯕ ꯅꯨꯄꯤꯅꯗ ꯁꯦꯝꯅꯩ ꯑꯗꯨꯕꯨ ꯆꯠꯀꯥꯟꯗꯗꯤ ꯅꯨꯄꯤꯁꯤ ꯌꯥꯝ ꯋꯥꯠꯂꯝꯂꯦ ꯑꯗꯨꯒ ꯏꯟꯁꯥꯡ ꯅꯥꯄꯤ ꯁꯣꯏ ꯃꯇꯝꯁꯤꯗ ꯃꯤ ꯑꯃꯒꯤ ꯃꯈꯨꯠꯇ ꯍꯥꯏꯗꯤ ꯊꯥꯡ ꯁꯣꯛꯈꯤ ꯃꯇꯝꯁꯤꯗ ꯕꯦꯅꯦꯠ ꯂꯩꯅꯉꯥꯏ ꯃꯐꯝꯁꯦ